ꯆꯥꯛ ꯊꯣꯡꯕꯗ ꯑꯍꯥꯟꯕꯗ ꯆꯪꯉꯤꯕ ꯄꯣꯠꯁꯤꯡ ꯑꯗꯨꯗꯤ ꯑꯩꯈꯣꯏꯒꯤ ꯑꯍꯥꯟꯕꯗ ꯁꯤꯡ ꯊꯝꯃꯒ ꯃꯩ ꯍꯧꯒꯠꯅꯕꯒꯤ ꯁꯦꯝ ꯁꯥꯔꯅꯤ ꯃꯩꯈꯦꯠ ꯆꯨꯔꯅꯤ ꯍꯧꯒꯠꯂꯅꯤ ꯆꯥꯛꯂꯅꯤ ꯑꯗꯨꯒ ꯑꯩꯈꯣꯏꯒꯤ ꯆꯐꯨ ꯊꯥꯡꯒꯠꯂꯅꯤ ꯏꯁꯤꯡ ꯍꯩꯔꯅꯤ ꯑꯗꯨꯒ ꯏꯁꯤꯡ ꯑꯗꯨ ꯁꯧꯍꯟꯕ ꯉꯥꯏꯔꯒ ꯆꯦꯡ ꯍꯥꯞꯄꯅꯤ ꯆꯦꯡ ꯁꯧꯒꯠꯍꯜꯂꯒ ꯑꯩꯈꯣꯏꯒꯤ ꯆꯥꯛ ꯑꯁꯤ ꯑꯣꯠꯂꯅꯤ ꯑꯣꯠꯂ ꯃꯇꯨꯡꯗ ꯆꯥꯛ ꯐꯍꯜꯂꯒ ꯊꯥꯡꯊꯔꯅꯤ ꯆꯥꯛ ꯊꯣꯡꯕꯒꯤ ꯑꯃ ꯁꯤꯃ ꯂꯣꯏꯔꯦ ꯑꯗꯨꯒ ꯏꯟꯖꯥꯡ ꯊꯣꯡꯅꯕꯒꯤꯗꯃꯛꯇ ꯎꯌꯥꯟ ꯊꯥꯡꯒꯠꯂꯅꯤ ꯎꯌꯥꯟ ꯊꯥꯡꯒꯠꯂ ꯃꯇꯨꯡꯗ ꯎꯌꯥꯟ ꯑꯗꯨ ꯀꯪꯍꯜꯂꯅꯤ ꯊꯥꯎ ꯍꯩꯔꯅꯤ ꯑꯗꯨꯒ ꯎꯌꯥꯟ ꯑꯗꯨꯗ ꯊꯨꯝ ꯃꯣꯔꯣꯛ ꯊꯨꯝ ꯃꯔꯣꯏ ꯃꯔꯥꯡ ꯃꯔꯨ ꯉꯧꯔꯅꯤ ꯑꯗꯨꯒ ꯑꯣꯠꯂꯅꯤ ꯃꯍꯤ ꯍꯥꯞꯄꯅꯤ ꯏꯟꯖꯥꯡ ꯑꯃꯨꯛ ꯍꯥꯞꯆꯜꯂꯅꯤ ꯑꯗꯨꯒ ꯑꯣꯠꯂꯅꯤ ꯁꯧꯍꯜꯂꯅꯤ ꯁꯧꯕ ꯂꯣꯏꯔꯒ ꯁꯣꯟꯊꯔꯅꯤ ꯁꯣꯟꯊꯔꯒ ꯇꯣꯉꯥꯟꯅ ꯑꯃꯨꯛ ꯊꯝꯃꯅꯤ ꯑꯇꯣꯞꯄ ꯃꯦꯇꯔꯤꯌꯦꯜꯁꯤꯡ ꯑꯃꯨꯛꯀ ꯑꯩꯈꯣꯏꯅ ꯉꯧꯅꯤꯡꯉꯦ ꯊꯣꯡꯅꯤꯡꯉꯦ ꯍꯥꯏꯔꯒꯗꯤ ꯈꯥꯡꯗ ꯑꯩꯈꯣꯏꯒꯤ ꯌꯦꯔꯨꯝ ꯉꯧꯕ ꯑꯣꯏꯔꯣ ꯉꯥ ꯀꯧꯇꯥ ꯉꯧꯕ ꯑꯣꯏꯔꯣ ꯉꯥ ꯉꯧꯕ ꯑꯣꯏꯔꯣ ꯃꯁꯨꯒꯨꯝꯕ ꯀꯌꯥ ꯑꯁꯦ ꯑꯩꯈꯣꯏꯅ ꯑꯦꯟꯖꯥꯡꯁꯤꯡ ꯑꯁꯤ ꯊꯣꯡ ꯊꯥꯛꯄꯗ ꯆꯪꯕ ꯀꯌꯥꯁꯤꯡ ꯑꯗꯨꯅꯤ ꯑꯩꯈꯣꯏꯅ ꯁꯤꯖꯤꯟꯅꯔꯤꯕ ꯀꯔꯤꯒꯤ ꯁꯤꯖꯤꯟꯅꯔꯤꯕꯅꯣ ꯍꯥꯏꯕ ꯃꯇꯝꯗ ꯑꯩꯈꯣꯏꯅ ꯁꯤꯖꯤꯟꯅꯔꯤꯁꯤꯡꯁꯤ ꯁꯝꯅ ꯍꯥꯏꯔꯀꯥꯟꯗ ꯁꯤꯖꯤꯟꯅꯗꯕ ꯌꯥꯕ ꯄꯣꯠꯁꯨ ꯑꯗꯨꯝ ꯌꯥꯎꯋꯤ ꯌꯥꯎꯔꯒꯁꯨ ꯁꯤꯖꯤꯟꯅꯗꯕ ꯇꯉꯥꯏꯐꯗꯕ ꯁꯤꯖꯤꯟꯅꯗꯕ ꯌꯥꯗꯕ ꯑꯩꯈꯣꯏ ꯊꯥꯡꯅꯆꯤꯡꯕ ꯁꯣꯔꯤꯅꯆꯤꯡꯕ ꯃꯁꯨꯝꯕꯁꯦ ꯑꯩꯈꯣꯏ ꯀꯛꯑꯒ ꯁꯤꯖꯤꯟꯅꯅꯕꯒꯤꯗꯃꯛꯇ ꯏꯟꯖꯥꯡ ꯀꯛꯄꯗꯁꯨ ꯁꯤꯖꯤꯟꯅꯩ ꯁꯥ ꯀꯛꯄꯗꯁꯨ ꯁꯤꯖꯤꯟꯅꯩ ꯃꯁꯨꯒꯨꯝꯕ ꯀꯌꯥꯁꯤ ꯁꯤꯖꯤꯟꯅꯅꯕꯒꯤꯗꯃꯛꯇ ꯑꯩꯈꯣꯏꯅ ꯁꯤꯖꯤꯟꯅꯖꯕꯅꯤ ꯀꯥꯟꯅꯕꯁꯤꯡ ꯍꯥꯏꯔꯒꯗꯤ ꯃꯁꯤꯒꯤ ꯋꯥꯐꯝꯁꯤꯡꯁꯤ ꯉꯥꯏꯔꯦ